ꯍꯂꯣ ꯀꯩ ꯂꯩꯔꯦ ꯑꯕꯤꯔ ꯊꯧꯕꯥꯜ ꯃꯦꯂꯥꯒ꯭ꯔꯥꯎꯟꯗ ꯑꯣꯏꯒꯗꯧꯅꯦ ꯊꯧꯕꯥꯜ ꯃꯦꯂꯥꯒ꯭ꯔꯥꯎꯟꯗ ꯑꯗꯨꯝ ꯇꯧꯒꯅꯤꯌꯦ ꯇ꯭ꯔꯦꯟꯅꯤꯡꯗꯣ ꯍꯥꯟꯅ ꯅꯪ ꯍꯥꯟꯅ ꯑꯦꯗꯚꯥꯟꯁ ꯑꯣꯏꯅ ꯂꯥꯛꯑꯒ ꯇ꯭ꯔꯦꯟꯅꯤꯡ ꯇꯧꯒꯗꯣꯏꯅꯦ ꯃꯐꯝꯗꯨꯗ ꯑꯗꯨꯝ ꯇ꯭ꯔꯦꯟꯅꯤꯡ ꯇꯧꯔꯒ ꯑꯗꯨꯗ ꯄꯔꯐꯣꯔꯃꯦꯟꯁ ꯇꯧꯒꯗꯣꯏꯅꯦ ꯍꯥꯟꯅ ꯂꯧꯒꯅꯤ ꯈꯔ ꯑꯗꯨ ꯑꯦꯂꯥꯎꯋꯦꯟꯁ ꯑꯣꯏ ꯃꯣꯏꯒꯤ ꯚꯔꯥꯒꯤ ꯑꯃ ꯑꯃ ꯈꯔ ꯂꯧꯒꯅꯤ ꯆꯞ ꯆꯥꯕꯤꯗꯤ ꯈꯪꯗ꯭ꯔꯤ ꯑꯗꯣ ꯑꯩ ꯍꯥꯏꯔꯛꯀꯦ ꯅꯪꯉꯣꯟꯗ ꯅꯣꯇꯤꯐꯥꯏꯠ ꯇꯧꯔꯛꯀꯦ ꯑꯩ ꯍꯥꯏꯔꯛꯀꯦ ꯇ꯭ꯔꯦꯟꯅꯤꯡ ꯄꯨꯡ ꯑꯌꯨꯛ ꯄꯨꯡ ꯇꯔꯨꯛꯇꯒꯤ ꯍꯧꯅꯤ ꯄꯨꯡ ꯃꯄꯥꯟ ꯐꯥꯎꯕ ꯅꯪꯒꯤ ꯄꯔꯐꯣꯔꯃꯦꯟꯁ ꯇꯧꯕ ꯑꯍꯥꯟꯕ ꯃꯐꯝꯁꯦ ꯍꯧꯖꯤꯛ ꯃꯐꯝꯗꯨꯗ ꯑꯗꯨꯝ ꯑꯣꯏꯒꯅꯦꯕ ꯊꯧꯕꯥꯜ ꯃꯦꯂꯥꯒ꯭ꯔꯥꯎꯟꯒꯤ ꯃꯦꯂꯥꯒ꯭ꯔꯥꯎꯟ ꯐꯤꯜꯁꯤꯗ ꯑꯣꯏꯒꯅꯦꯕ ꯌꯥꯔꯕꯣ ꯃꯊꯪꯗꯤ ꯑꯗꯨꯝ ꯃꯊꯪ ꯃꯊꯪ ꯇꯥꯔꯛꯄꯗꯣ ꯑꯗꯨꯝ ꯅꯣꯇꯤꯐꯥꯏꯠ ꯅꯪꯉꯣꯟꯗ ꯑꯗꯨꯝ ꯅꯣꯇꯤꯐꯥꯏꯠ ꯇꯧꯔꯛꯑꯒꯦ ꯅꯪ ꯗꯥꯎꯠ ꯑꯇꯩ ꯂꯩꯔꯤꯕ꯭ꯔꯣ ꯍꯣ ꯐꯔꯦ ꯐꯔꯦ ꯑꯗꯨꯗꯤ ꯊꯝꯃꯒꯦꯀꯣ